ꯑꯥ ꯑꯥ ꯑꯩ ꯀꯩꯅꯣ ꯁꯆꯤꯟ ꯀꯧꯖꯩ ꯑꯩ ꯃꯤꯡ ꯑꯩꯁꯦ ꯑꯩꯈꯣꯏꯒꯤ ꯑꯩꯈꯣꯏꯒꯤ ꯆꯍꯤ ꯃꯇꯥꯡꯁꯦ ꯇꯤꯟꯅꯦꯖꯔ ꯃꯇꯥꯡꯁꯦ ꯁꯤꯒꯤ ꯃꯇꯥꯡꯗ ꯈꯤꯇꯪ ꯋꯥꯔꯤ ꯇꯥꯟꯅꯕ ꯃꯣꯏꯒꯤ ꯍꯥꯏꯗꯤ ꯃꯣꯏꯒꯤ ꯃꯇꯥꯡꯗ ꯃꯦꯟꯇꯦꯟ ꯍꯦꯜꯠꯀꯤ ꯃꯇꯥꯡꯗ ꯑꯗꯨꯒꯤ ꯃꯇꯥꯡꯗ ꯈꯤꯇꯪ ꯇꯥꯅꯖꯅꯤꯡꯕ

ꯑꯥ ꯎꯝ

ꯑꯥ

ꯍꯣꯏ ꯍꯣꯏ ꯑꯩꯁꯨ ꯌꯥꯝ ꯇꯧꯖꯩ ꯑꯥ

ꯑꯥ

ꯑꯣ

ꯑꯗꯣ ꯗꯣꯛꯇꯔ

ꯗꯣꯛꯇꯔ ꯑꯩ ꯉꯁꯤ ꯇꯧꯖꯔꯛꯏꯁꯦ ꯑꯗꯣ ꯑꯩꯁꯦꯀꯣ ꯇꯤꯟ ꯍꯥꯏꯗꯤ ꯑꯩꯈꯣꯏꯒꯤ ꯏꯟꯈꯠꯂꯛꯄ ꯃꯇꯝꯁꯤꯗ ꯀꯩꯅꯣ ꯇꯧꯕꯗꯣ ꯃꯤꯅ ꯑꯋꯨ ꯑꯋꯨ ꯀꯩꯅꯣ ꯇꯧꯔꯒ ꯍꯦꯛꯇ ꯌꯥꯎꯅꯤꯡꯕꯗꯣ ꯑꯃꯥꯏ ꯇꯧꯋꯦꯕ ꯍꯥꯏꯗꯤ ꯅꯤꯁꯥ ꯈꯔ ꯂꯥꯏꯆꯨꯔꯨꯔꯦꯕ ꯑꯗꯒꯤ ꯒ꯭ꯌꯥꯟ ꯒ꯭ꯌꯥꯟ ꯇꯥꯔꯛꯄ ꯍꯧꯔꯛꯄ ꯑꯗꯨꯒꯤ ꯀꯣꯜ ꯇꯧꯖꯔꯛꯄꯅꯤ ꯑꯥ ꯑꯥ

ꯑꯥ ꯃꯥꯅꯦ ꯎꯝ ꯗꯣꯛꯇꯔ ꯑꯗꯣ ꯗꯣꯛꯇꯔꯒꯤ ꯀꯩꯅꯣ ꯗꯣꯛꯇꯔꯒꯤ ꯍꯣꯁꯄꯤꯇꯥꯜꯗ ꯂꯥꯛꯆꯔꯒ ꯑꯩ ꯁꯣꯏꯗꯅ ꯍꯥꯏꯗꯤ ꯁꯤ ꯂꯥꯏꯆꯨꯔꯨꯕꯁꯤꯗꯒꯤ ꯉꯥꯛꯊꯣꯛꯅꯕ ꯃꯊꯪ ꯀꯩꯅꯣꯇꯧꯗꯅꯕ ꯍꯥꯏꯕꯗꯣ ꯐꯖꯅ ꯇꯥꯟꯅꯔꯁꯦ ꯑꯩ ꯂꯥꯛꯑꯒ

ꯑꯥ

ꯍꯣꯏ ꯍꯣꯏ ꯗꯣꯛꯇꯔ ꯑꯗꯨꯗꯤ ꯑꯩ ꯂꯥꯛꯑꯒ ꯐꯖꯅ ꯇꯥꯟꯅꯔꯁꯤ ꯑꯗꯨꯗꯤ ꯀꯩꯀꯩꯅꯣ ꯍꯥꯏꯕꯗꯣ ꯍꯣꯏ ꯊꯝꯖꯔꯦ ꯗꯣꯛꯇꯔ